ꯑꯩꯈꯣꯏꯒꯤ ꯏꯝꯐꯥꯜ ꯋꯦꯁ ꯑꯩꯈꯣꯏꯒꯤ ꯖꯤꯂꯥ ꯑꯁꯤꯗ ꯃꯔꯨꯑꯣꯏꯕ ꯆꯠꯊꯣꯛ ꯆꯠꯁꯤꯟ ꯇꯧꯕꯒꯤ ꯄꯥꯝꯕꯩ ꯑꯁꯤ ꯑꯩꯈꯣꯏꯒꯤ ꯏꯁꯥꯒꯤ ꯄ꯭ꯔꯥꯏꯚꯦꯠ ꯚꯤꯍꯤꯀꯜ ꯑꯗꯨꯗꯒꯤ ꯑꯩꯈꯣꯏꯒꯤ ꯕꯁ ꯑꯗꯨꯗꯒꯤ ꯑꯩꯈꯣꯏꯒꯤ ꯑꯣꯇꯣ ꯑꯩꯈꯣꯏꯒꯤ ꯀꯦꯞꯅꯆꯤꯡꯕ ꯃꯌꯥꯝ ꯑꯁꯤꯅꯤ ꯑꯗꯨꯒ ꯑꯩꯈꯣꯏꯒꯤ ꯃꯔꯨꯑꯣꯏꯅ ꯑꯋꯥꯕ ꯊꯦꯡꯅꯕ ꯍꯥꯏꯔꯒꯗꯤ ꯑꯩꯈꯣꯏ ꯄꯕ꯭ꯂꯤꯛ ꯇ꯭ꯔꯥꯟꯁꯄꯣꯔꯇꯦꯁꯟ ꯑꯩꯈꯣꯏꯒꯤ ꯑꯣꯇꯣ ꯑꯃꯁꯨꯡ ꯑꯩꯈꯣꯏꯒꯤ ꯕꯁꯅꯆꯤꯡꯕ ꯑꯁꯤ ꯚꯔꯥ ꯑꯁꯤ ꯈꯤꯇꯪ ꯋꯥꯡꯉꯦꯅ ꯈꯟꯖꯩ ꯁꯤ ꯒꯣꯕꯔꯃꯦꯟꯅ ꯈꯤꯇꯪ ꯌꯦꯡꯁꯤꯟꯕꯤꯗꯨꯅ ꯈꯤꯇꯪ ꯍꯟꯗꯔꯒꯗꯤ ꯐꯅꯤ ꯑꯗꯨꯒ ꯑꯗꯨꯒ ꯂꯣꯏꯅ ꯂꯣꯏꯅꯅ ꯑꯩꯈꯣꯏꯒꯤ ꯄ꯭ꯔꯥꯏꯚꯦꯠ ꯚꯤꯍꯤꯀꯜ ꯁꯨꯝ ꯆꯠꯄ ꯀꯥꯡꯕꯨꯁꯤꯡꯅꯁꯨ ꯑꯃꯨꯛ ꯑꯩꯈꯣꯏꯒꯤ ꯒꯥꯔꯤ ꯊꯥꯎ ꯑꯩꯈꯣꯏꯒꯤ ꯄꯦꯇ꯭ꯔꯣꯜ ꯑꯁꯤ ꯇꯥꯡꯈꯠꯂꯛꯄꯒꯤ ꯃꯇꯨꯡ ꯏꯟꯅ ꯊꯥꯎ ꯍꯨꯟꯕꯁꯨ ꯉꯝꯅꯗꯦ ꯄꯩꯁꯥꯁꯤꯁꯨ ꯍꯧꯖꯤꯛꯇꯤ ꯏꯔꯥꯡ ꯃꯇꯝꯅꯤꯅ ꯄꯩꯁꯥ ꯊꯣꯛꯅꯗꯕꯅꯤꯅ ꯒꯥꯔꯤ ꯊꯥꯎ ꯍꯨꯟꯕꯒꯤ ꯃꯇꯥꯡꯁꯤꯗ ꯄꯩꯁꯥꯁꯨ ꯈꯤꯇꯪ ꯋꯥꯏ ꯍꯥꯏꯕꯗꯤ ꯊꯥꯎꯁꯤꯁꯨ ꯈꯔ ꯇꯥꯡꯕꯅꯤꯅ ꯑꯗꯨꯒ ꯑꯩꯈꯣꯏꯒꯤ ꯃꯩꯒꯤꯅ ꯃꯁꯤꯅ ꯑꯩꯈꯣꯏꯒꯤ ꯂꯝꯕꯤ ꯊꯣꯡꯁꯨ ꯐꯠꯇꯕꯅꯤꯅ ꯑꯩꯈꯣꯏꯒꯤ ꯒꯥꯔꯤꯁꯤꯡꯁꯨ ꯌꯥꯔꯛꯇꯕ ꯌꯥꯎꯕ ꯒꯥꯔꯤ ꯂꯝꯕꯤ ꯐꯠꯇ꯭ꯔꯕꯅꯤꯅ ꯒꯥꯔꯤ ꯁꯣꯛꯄ ꯑꯃ ꯁꯣꯛꯄ ꯑꯦꯛꯁꯤꯗꯦꯟꯒꯤ ꯆꯥꯡꯁꯤ ꯑꯗꯨꯝ ꯍꯦꯟꯒꯠꯂꯛꯏ ꯁꯤꯁꯤꯡ ꯑꯋꯥꯕꯁꯤꯡ ꯑꯁꯤ ꯈꯔꯗꯤ ꯊꯦꯡꯅꯖꯩ